ꯍꯜꯂꯣ ꯍꯥꯏꯕꯤꯌꯣ ꯑꯧ ꯃꯥꯅꯦ ꯃꯥꯅꯦ ꯂꯣꯛꯇꯥꯛꯀꯤ ꯑꯩꯁꯦ ꯂꯣꯛꯇꯥꯛ ꯃꯌꯥꯒꯤ ꯀꯔꯥꯡꯗ ꯂꯥꯕꯅꯦ

ꯑꯣ ꯃꯐꯝꯗꯤ ꯂꯩꯅꯤ ꯀꯩꯅꯣ ꯑꯗꯣ ꯀꯩ ꯂꯝꯗꯒꯤꯅꯣ ꯂꯥꯛꯄꯤꯔꯤꯁꯤꯕꯣ ꯑꯣ ꯑꯗꯣ ꯃꯐꯝꯁꯦ ꯈꯔ ꯇꯥꯡꯕꯗ ꯑꯣꯏꯒꯗ꯭ꯔꯥ ꯍꯣꯡꯕꯗ ꯑꯣꯏꯗꯣꯏꯔꯥ ꯑꯗꯣ ꯃꯐꯝꯗꯣ ꯅꯪꯅ ꯈꯔ ꯄꯥꯝꯕꯗꯣ ꯍꯥꯏꯔꯛꯑꯣꯗꯅ ꯈꯔ ꯅꯥꯟꯕ ꯈꯔ ꯐꯖꯕ ꯃꯐꯝ ꯑꯣꯏꯖꯤꯔꯥ ꯅꯠꯇ꯭ꯔꯒꯅ ꯄꯩꯁꯥ ꯌꯥꯝ ꯇꯤꯡꯗꯕꯤꯗ ꯑꯗꯨꯝ ꯌꯥꯒꯗꯣꯔꯤꯕ꯭ꯔꯥ ꯃꯐꯝꯒꯤꯗꯤ ꯌꯥꯝ ꯂꯩꯔꯤꯌꯦ ꯑꯗꯥꯏꯗ ꯑꯣ ꯂꯥꯛꯑꯣ ꯑꯗꯨꯒ ꯍꯣꯏ ꯃꯐꯝꯗꯣ ꯌꯦꯡꯃꯤꯟꯅꯔꯒ ꯃꯐꯝꯁꯤꯡꯗꯣ ꯌꯦꯡꯃꯤꯟꯅꯔꯒ ꯑꯗꯨꯒ ꯇꯧꯔꯁꯦ ꯑꯗꯨꯒ ꯅꯪꯅ ꯁꯤꯗꯩꯁꯤꯗ ꯌꯦꯡꯅꯤꯡꯕ ꯃꯐꯝꯁꯤꯡꯗꯨꯁꯨ ꯑꯗꯨꯝ ꯌꯦꯡꯕ ꯌꯥꯔꯅꯤ ꯂꯥꯛꯑꯣ ꯂꯥꯛꯑꯣ

ꯌꯥꯅꯤ ꯌꯥꯅꯤ ꯑꯩꯈꯣꯏꯒꯤ ꯁꯤꯗꯩꯁꯤꯗ ꯌꯥꯝꯅ ꯂꯣꯛꯇꯥꯛ ꯁꯤꯒꯤ ꯑꯩꯈꯣꯏꯒꯤ ꯂꯣꯛꯇꯥꯛ ꯍꯥꯏꯅ ꯂꯩꯔꯤꯁꯤꯒꯤ ꯌꯥꯝꯅ ꯐꯖꯕ ꯑꯩꯈꯣꯏ ꯃꯅꯤꯄꯨꯔꯒꯤ ꯑꯣꯏꯅꯗꯤ ꯃꯌꯥꯝꯅ ꯌꯦꯡꯅꯔꯤꯁꯦ ꯂꯣꯛꯇꯥꯛ ꯑꯁꯤꯅꯤ ꯃꯁꯤꯗꯩꯁꯤꯗ ꯐꯖ ꯐꯖꯕ ꯃꯐꯝ ꯃꯌꯥꯝ ꯑꯃ ꯂꯩ ꯑꯗꯣ ꯅꯪꯅ ꯂꯥꯛꯑꯒ ꯀꯔꯤ ꯀꯔꯤꯅꯣꯗꯣ ꯌꯦꯡꯃꯤꯟꯅꯁꯦ ꯅꯪꯅ ꯑꯄꯥꯝꯕꯗꯣ

ꯍꯣꯏ ꯍꯣꯏ ꯎꯝ ꯑꯣ ꯑꯍꯣꯏ ꯒꯥꯏꯗ ꯄꯨꯕꯒꯤ ꯆꯥꯔꯖꯇꯤ ꯑꯗꯣ ꯈꯔ ꯂꯩꯅꯕꯅꯦ ꯑꯗꯣ ꯑꯩꯒꯤꯗꯤ ꯆꯥꯔꯖꯗꯨ ꯂꯧꯖꯗꯦꯗ ꯑꯩꯗꯤ ꯁꯨꯝ ꯃꯇꯦꯡ ꯄꯥꯡꯖꯒꯦ ꯍꯥꯏꯕꯅꯤ ꯑꯗꯣ ꯑꯩꯒꯤ ꯊꯣꯏꯗꯣꯛꯅ ꯆꯥꯔꯖ ꯅꯨꯡꯒꯤ ꯋꯥ ꯂꯩꯇꯦ ꯁꯨꯝ ꯃꯌꯥꯝꯁꯤꯕꯨ ꯑꯩꯅꯁꯨꯝ ꯒꯥꯏꯗ ꯇꯧꯕꯤꯕ ꯑꯩ ꯃꯐꯝꯗꯨꯗ ꯂꯩꯕꯒꯤ ꯑꯣꯏꯅ ꯃꯌꯥꯝꯒꯤ ꯈꯔ ꯁꯦꯕꯥ ꯁꯨꯝ ꯇꯧꯖꯒꯦ ꯍꯥꯏꯕꯅꯤ ꯑꯗꯣ ꯑꯩꯗꯤ ꯊꯣꯏꯗꯣꯛꯅ ꯆꯥꯔꯖ ꯂꯩꯇꯦ ꯑꯗꯣ ꯑꯗꯨꯝ ꯂꯥꯛꯄꯤꯔꯣ ꯑꯗꯨꯒ ꯑꯣ ꯐꯔꯦ ꯐꯔꯦ ꯑꯗꯨꯗꯤ ꯊꯝꯃꯒꯦꯀꯣ ꯅꯪ ꯂꯥꯛꯑꯣ ꯑꯗꯨꯒ ꯁꯤꯗ ꯌꯧꯔꯀꯥꯟꯗ ꯁꯤꯒꯤ ꯅꯝꯕꯔ ꯁꯤꯗ ꯑꯗꯨꯝ ꯀꯣꯜ ꯇꯧꯕꯤꯔꯛꯑꯣꯀꯣ ꯊꯦꯡꯀꯤꯌꯨ ꯊꯦꯡꯀꯤꯌꯨ